ꯕꯦꯅꯥꯎ ꯅꯪ ꯅꯍꯥꯟ ꯎꯕꯔ ꯑꯃ ꯋꯥꯏꯕꯗꯣ ꯑꯗꯣ ꯎꯔꯤꯄꯣꯛꯇꯒꯤꯅ ꯅꯪꯅ ꯑꯦꯌꯥꯔꯄꯣꯠ ꯂꯥꯏꯟꯐꯥꯎ ꯆꯠꯄꯒꯤ ꯎꯕꯔ ꯋꯥꯏꯕꯗꯣ ꯑꯗꯣ ꯃꯅꯨꯡꯒꯤ ꯐꯤꯕꯝ ꯅꯨꯡꯉꯥꯏꯕ ꯅꯠꯇ꯭ꯔꯣ ꯑꯦ ꯁꯤ ꯌꯥꯎꯕ ꯅꯠꯇ꯭ꯔꯣ ꯐꯝꯐꯝ ꯈꯣꯠꯐꯝ ꯅꯨꯡꯉꯥꯏꯕ ꯅꯠꯇ꯭ꯔꯣ ꯑꯗꯨꯒꯤ ꯁꯥꯔꯕꯤꯁꯇꯣ ꯀꯃꯥꯏꯅ ꯇꯧꯒꯦ ꯍꯪꯒꯦ ꯇꯧꯕꯅꯦ ꯑꯩꯁꯨ ꯆꯠꯄꯗ ꯑꯗꯨꯒꯤ ꯁꯔꯕꯤꯁꯇꯣ ꯑꯝꯇ ꯂꯧꯒꯦ ꯇꯧꯕꯅꯦ ꯍꯥꯏꯒꯦ ꯇꯧꯕ